ꯑꯩꯅ ꯂꯤꯠꯆꯔꯤꯕ ꯐꯨꯔꯤꯠ ꯑꯁꯤ ꯐ꯭ꯂꯤꯞ ꯀꯥꯔꯠꯇꯒꯤ ꯀꯛꯆꯕꯅꯤ ꯐꯨꯔꯤꯠ ꯑꯁꯤ ꯑꯩꯈꯣꯏ ꯐ꯭ꯂꯤꯞ ꯀꯥꯔꯠꯀꯤ ꯌꯥꯝꯏ ꯑꯩꯅ ꯄꯥꯝꯖꯗꯕ ꯍꯥꯏꯖꯔꯒꯗꯤ ꯐ꯭ꯂꯤꯞ ꯀꯥꯔꯠꯁꯤ ꯐꯣꯇꯣ ꯑꯣꯏꯅ ꯑꯩꯈꯣꯏꯅ ꯅꯦꯠꯇꯒꯤ ꯊꯦꯡꯅꯖꯕ ꯀꯥꯟꯗꯗꯤ ꯌꯥꯝꯅ ꯃꯑꯣꯡ ꯃꯔꯤꯟ ꯇꯥꯕ ꯑꯩꯈꯣꯏꯅ ꯍꯦꯛ ꯄꯥꯝꯖꯕ ꯃꯤ ꯈꯨꯗꯤꯡꯃꯛꯅ ꯄꯥꯝꯖꯕ ꯍꯥꯏꯕꯗꯣ ꯏꯁꯥ ꯏꯁꯥꯒꯤ ꯑꯗꯨꯝ ꯑꯣꯏ ꯑꯗꯨꯕꯨ ꯑꯩ ꯈꯛꯇꯒꯤ ꯅꯠꯇꯅ ꯃꯤꯌꯥꯝ ꯄꯨꯝꯅꯃꯛꯀꯤ ꯐꯤꯠꯕꯦꯛ ꯄꯤꯕꯤꯔꯛꯄ ꯃꯇꯝꯗ ꯐ꯭ꯂꯤꯞ ꯀꯥꯔꯠꯀꯤ ꯄꯣꯠꯁꯤ ꯃꯣꯏꯒꯤ ꯐꯣꯇꯣꯗ ꯎꯍꯜꯂꯤꯕ ꯄꯣꯠꯁꯤꯒ ꯑꯩꯈꯣꯏꯗ ꯗꯤꯂꯤꯕꯔꯤ ꯇꯧꯔꯛꯂꯤꯕ ꯄꯣꯠꯁꯤꯒ ꯀ꯭ꯋꯥꯂꯤꯇꯤꯁꯤ ꯌꯥꯝꯅ ꯈꯦꯠꯅꯕ ꯃꯁꯤ ꯑꯣꯏ